ꯑꯩꯈꯣꯏꯅ ꯎꯇꯤ ꯊꯣꯡꯕꯗ ꯄꯥꯡꯈꯣꯛꯂꯥ ꯀꯧꯕ ꯄꯥꯝꯕꯤ ꯑꯃ ꯁꯤꯖꯤꯟꯅꯩ ꯃꯁꯤꯁꯦ ꯊꯥꯏꯅꯩ ꯃꯇꯝꯗꯗꯤ ꯌꯨꯝꯊꯣꯡ ꯈꯨꯗꯤꯡꯃꯛꯇ ꯍꯧꯔꯝꯃꯦ ꯑꯗꯨꯝ ꯅꯥꯀꯟ ꯅꯥꯀꯟꯗ ꯄꯪꯍꯧꯗ ꯍꯧꯔꯝꯃꯦ ꯍꯧꯖꯤꯛꯇꯤ ꯑꯅꯝꯕꯗ ꯍꯧꯅꯗ꯭ꯔꯦ ꯑꯗꯨꯒ ꯀꯩꯊꯦꯜꯗ ꯌꯣꯟꯕꯗꯁꯨ ꯌꯥꯝ ꯇꯥꯡꯅ ꯐꯪꯉꯦ ꯑꯗꯨꯒ ꯃꯁꯤꯒꯤ ꯄꯥꯡꯈꯣꯛꯂꯥ ꯍꯥꯏꯔꯤꯕ ꯄꯥꯝꯕꯤꯁꯦ ꯑꯩꯈꯣꯏꯅ ꯎꯇꯤ ꯑꯁꯪꯕ ꯊꯣꯡꯕꯗ ꯁꯤꯖꯤꯟꯅꯩ ꯑꯗꯨꯒ ꯑꯇꯣꯞꯄ ꯏꯟꯖꯥꯡ ꯊꯣꯡꯕꯗꯗꯤ ꯁꯤꯖꯤꯟꯅꯗꯦ ꯎꯇꯤ ꯊꯣꯡꯕꯗꯇ ꯁꯤꯖꯤꯟꯅꯩ ꯑꯗꯨꯒ ꯃꯁꯤꯁꯦ ꯊꯣꯡꯕ ꯃꯇꯝꯗ ꯑꯩꯈꯣꯏꯅ ꯑꯣꯠꯄ ꯈꯕꯩꯅ ꯑꯣꯠꯄ ꯈꯣꯠꯄ ꯌꯥꯗꯦ ꯑꯗꯨꯗꯨꯅ ꯌꯥꯝꯅ ꯁ꯭ꯄꯦꯁꯤꯌꯦꯜ ꯑꯣꯏꯕ ꯗꯤꯁ ꯑꯃꯅꯤ ꯍꯥꯏ ꯇꯥꯔꯦꯕꯀꯣ ꯍꯥꯏꯗꯤ ꯎꯇꯤ ꯊꯣꯡꯕ ꯎꯇꯤ ꯑꯁꯪꯕ ꯊꯣꯡꯕ ꯍꯥꯏꯕꯁꯦ ꯑꯗꯣ ꯃꯁꯤꯗꯁꯨ ꯅꯠꯇꯅ ꯑꯩꯈꯣꯏꯅ ꯆꯒꯦꯝꯄꯣꯝꯕ ꯊꯣꯡꯕꯗ ꯃꯔꯣꯏ ꯑꯃ ꯂꯩꯌꯦ ꯇꯦꯛꯇꯥ ꯑꯅ ꯍꯧꯖꯤꯛꯇꯤ ꯎꯒꯤꯗ꯭ꯔꯦ ꯃꯔꯨꯑꯣꯏꯅ ꯁꯣꯍꯣꯔꯒꯤ ꯃꯐꯝꯁꯤꯗꯗꯤ ꯎꯒꯤꯗ꯭ꯔꯦ ꯈꯨꯡꯒꯪꯗꯗꯤ ꯈꯔꯗꯤ ꯑꯗꯨꯝ ꯎꯅꯔꯤ ꯑꯗꯣ ꯃꯁꯤꯒꯤ ꯇꯦꯛꯇꯥ ꯍꯥꯏꯔꯤꯕ ꯃꯔꯣꯏꯁꯦ ꯆꯒꯦꯝꯄꯣꯝꯕꯒ ꯌꯥꯝꯅ ꯆꯥꯟꯅꯕ ꯃꯔꯣꯏ ꯑꯃꯅꯤ ꯑꯗꯨꯗꯨꯅ ꯍꯧꯖꯤꯛꯇꯤ ꯑꯩꯈꯣꯏꯒꯤ ꯁꯤꯒꯤ ꯁꯣꯍꯣꯔ ꯃꯐꯝꯗꯗꯤ ꯀꯌꯥ ꯐꯪꯗ꯭ꯔꯕꯅꯤꯅ ꯑꯅꯝꯕꯅꯗꯤ ꯁꯤꯖꯤꯟꯅꯗ꯭ꯔꯦ ꯃꯁꯤꯒꯤ ꯄꯣꯠꯁꯦ